ꯑꯩꯅ ꯑꯩꯅ ꯁꯥꯖꯕ ꯄꯣꯠꯁꯛꯁꯨ ꯑꯩ ꯃꯤꯉꯣꯟꯗ ꯃꯌꯥꯝ ꯑꯃ ꯑꯩꯅꯁꯨ ꯑꯩꯉꯣꯟꯗ ꯁꯥꯖꯕ ꯄꯣꯠꯁꯛ ꯃꯌꯥꯝ ꯑꯃ ꯃꯤꯉꯣꯟꯗꯁꯨ ꯄꯤ ꯑꯗꯨꯒ ꯑꯩꯉꯣꯟꯗꯁꯨ ꯃꯌꯥꯝ ꯑꯃ ꯐꯪꯖꯔꯦ ꯀꯣ ꯍꯥꯏꯗꯤ ꯁꯝꯅ ꯍꯥꯏꯔꯕꯗ ꯒꯦꯇꯤꯡ ꯀꯥꯠꯀꯨꯝꯕ ꯀꯩꯒꯨꯝꯕ ꯁꯤꯒꯨꯝꯕꯁꯨ ꯑꯗꯨꯝ ꯄꯤꯔꯛꯄ ꯌꯥꯎꯔꯦ ꯑꯗꯩ ꯑꯩꯅꯁꯨ ꯃꯤꯉꯣꯟꯗ ꯑꯗꯨꯝ ꯑꯗꯨꯃꯥꯏꯅ ꯁꯦꯝꯃꯒ ꯁꯥꯔꯒ ꯑꯗꯨꯝ ꯃꯤꯉꯣꯟꯗ ꯑꯩꯅ ꯑꯗꯨꯝ ꯄꯤ ꯍꯥꯏꯗꯤ ꯑꯩꯈꯣꯏꯅ ꯀꯔꯤꯒꯨꯝꯕ ꯑꯩꯅ ꯁꯦꯝꯖꯕ ꯇꯥꯔꯒꯗꯤ ꯑꯩꯅ ꯕꯖꯥꯔꯗꯒꯤ ꯄꯣꯠꯁꯛ ꯑꯃ ꯂꯩꯔꯨꯔꯕ ꯃꯇꯝꯗꯗꯤ ꯑꯩꯅ ꯄꯥꯝꯃꯤꯕ ꯄꯣꯠꯁꯛ ꯑꯗꯨꯃꯛ ꯐꯪꯕ ꯉꯝꯃꯣꯏ ꯍꯥꯏꯗꯤ ꯗꯤꯖꯥꯏꯅ ꯗꯤꯖꯥꯏꯟ ꯑꯣꯏꯅ ꯇꯧꯕ ꯃꯇꯝꯗꯁꯨ ꯅꯠꯇ꯭ꯔꯒ ꯑꯩꯅ ꯗꯤꯖꯥꯏꯟ ꯁꯨꯃꯥꯏꯅ ꯃꯑꯣꯡ ꯑꯃ ꯇꯧꯒꯦ ꯁꯤ ꯃꯑꯣꯡꯁꯦ ꯇꯧꯒꯦ ꯍꯥꯏꯕ ꯃꯇꯝꯗ ꯕꯖꯥꯔꯗꯒꯤ ꯂꯩꯔꯨꯔꯒ ꯅꯠꯇ꯭ꯔꯒ ꯑꯩꯅ ꯀꯔꯤꯒꯨꯝꯕ ꯐꯪꯒꯗꯒ ꯄꯣꯠꯇꯣ ꯑꯩꯅ ꯐꯪꯕ ꯉꯃꯗꯕꯅꯤꯅ ꯕꯖꯥꯔꯗꯒꯤ ꯂꯩꯕ ꯄꯣꯠꯇꯨꯒꯗꯤ ꯃꯥꯟꯅꯗꯕꯅꯤꯅ ꯑꯩ ꯏꯁꯥꯅ ꯁꯦꯝꯖꯔꯒ ꯑꯩꯅ ꯑꯗꯨꯃꯥꯏꯅ ꯇꯧꯔꯒ ꯑꯩꯅ ꯄꯥꯝꯂꯤꯕ ꯑꯩꯅ ꯇꯧꯅꯤꯡꯏꯕ ꯃꯑꯣꯡꯗꯨꯗ ꯁꯦꯝꯃꯒ ꯀꯥꯠ ꯑꯣꯏꯔꯣ ꯑꯗꯒꯤ ꯑꯦꯅꯤ ꯄꯣꯠꯁꯛ ꯑꯃ ꯑꯣꯏꯔꯣ ꯑꯗꯨꯃꯥꯏꯅ ꯇꯧꯔꯒ ꯑꯩꯅ ꯑꯗꯨꯝ ꯁꯦꯝꯕ ꯁꯥꯕ ꯄꯥꯝꯖꯩ